ꯍꯂꯣ ꯑꯣ ꯀꯩꯅꯣ ꯇꯧꯁꯦ ꯑꯩꯈꯣꯏ ꯑꯅꯤ ꯍꯧꯖꯤꯛ ꯉꯁꯤꯒꯤ ꯑꯌꯨꯛꯀꯤꯀꯣ ꯆꯠꯅꯅꯕ ꯊꯕꯛ ꯏꯟꯈꯥꯡ ꯑꯩ ꯈꯤꯇꯪ ꯁꯤꯟꯇꯣꯛꯑꯝꯒꯦ ꯑꯣ ꯑꯧ ꯑꯗꯨ ꯁꯨꯃꯥꯏꯅ ꯇꯧꯔꯁꯦ ꯅꯪꯅꯅꯦ ꯅꯪꯅ ꯑꯉꯥꯡꯒꯤ ꯐꯤ ꯊꯤꯅꯅꯕꯗꯣ ꯉꯔꯥꯡ ꯄꯩꯁꯥ ꯂꯩꯒ꯭ꯔꯕꯅꯤꯅ ꯅꯪꯅ ꯄꯨꯡ ꯃꯥꯄꯟ ꯅꯪꯅꯕ ꯆꯠꯂꯣꯀꯣ ꯄꯨꯡ ꯃꯥꯄꯟ ꯅꯪꯅꯕ ꯆꯠꯂꯒ ꯍꯧꯖꯤꯛꯇꯤ ꯄꯔꯤꯈꯥ ꯍꯧꯒꯗꯧꯕ ꯃꯇꯝꯅꯤꯅ ꯃꯤ ꯑꯗꯨꯝ ꯆꯤꯜꯂꯝꯒꯅꯦꯕ ꯅꯪ ꯉꯍꯥꯛ ꯉꯥꯏꯊꯣꯛ ꯉꯥꯏꯁꯤꯟ ꯇꯧꯔꯅꯤ ꯑꯗ ꯑꯩꯅ ꯆꯠꯈꯤꯉꯩ ꯃꯔꯛꯇꯨꯗ ꯑꯩ ꯏꯃꯨꯡ ꯃꯅꯨꯡꯒꯤ ꯆꯥꯛ ꯏꯁꯤꯡ ꯊꯣꯡꯗꯅ ꯈꯣꯠꯇꯅ ꯂꯩꯔꯝꯃꯒꯦꯕꯀꯣ ꯑꯗꯨꯅ ꯑꯉꯥꯡꯗꯤ ꯁ꯭ꯀꯨꯜꯗ ꯂꯩꯔꯝꯒꯅꯤ ꯍꯣꯔꯦꯟ ꯃꯥ ꯀꯧꯊꯣꯛꯄ ꯌꯥꯔꯒ ꯀꯧꯊꯣꯛꯄꯤꯔꯣ ꯀꯣ ꯑꯧ ꯑꯧ

ꯑꯗꯨꯅꯅꯦ ꯑꯗꯣ ꯅꯪꯅꯅꯦ ꯁ꯭ꯀꯨꯜ ꯆꯠꯇ꯭ꯔꯤꯉꯩ ꯃꯃꯥꯡꯗ ꯅꯪꯁꯨ ꯀꯔꯤ ꯀꯔꯤꯅꯣ ꯇꯧꯁꯤꯟꯕ ꯌꯥꯕ ꯑꯗꯣ ꯁ꯭ꯀꯨꯜꯗ ꯍꯣꯔꯦꯟ ꯐꯣꯟꯁꯦ ꯄꯨꯔꯒ ꯆꯠꯀꯗꯕꯅꯤꯅ ꯁ꯭ꯀꯨꯜꯗ ꯅꯪꯅ ꯌꯧꯔꯦ ꯑꯗꯒꯤ ꯄꯦ ꯇꯧꯔꯦ ꯍꯥꯏꯕꯅꯆꯤꯡꯕꯗꯣ ꯑꯗꯨꯁꯨ ꯅꯪꯅ ꯍꯥꯏꯕꯤꯔꯛꯑꯣ ꯍꯣꯔꯦꯟ ꯅꯪꯅ ꯑꯗꯨꯅ ꯑꯩ ꯌꯥꯔꯤꯕ ꯃꯈꯩ ꯏꯃꯨꯡꯁꯤꯗ ꯊꯕꯛ ꯏꯟꯈꯥꯡ ꯂꯣꯏꯁꯤꯟꯗꯅ ꯈꯣꯠꯆꯤꯟꯗꯅ ꯇꯧꯔꯝꯃꯒꯦ ꯀꯣ ꯑꯣ ꯑꯗꯨ ꯅꯪ ꯁ꯭ꯀꯨꯜꯗꯣ ꯌꯧꯔꯕ ꯃꯇꯨꯡꯗꯅꯦ ꯅꯪ ꯍꯧꯖꯤꯛ ꯍꯜꯂꯛꯑꯒ ꯅꯪ ꯀꯔꯥꯏ ꯀꯔꯥꯏ ꯆꯠꯀꯗꯧꯕ ꯈꯣꯠꯀꯗꯧꯕ ꯅꯪꯒꯤ ꯅꯁꯥꯒꯤ ꯅꯪꯒꯤ ꯀꯔꯤ ꯀꯔꯤ ꯂꯩꯒꯦ ꯉꯁꯤꯒꯤ ꯊꯕꯛ ꯑꯗꯣ ꯅꯪ ꯐꯤꯗꯣ ꯊꯤꯗꯣꯛꯑꯃꯃꯒ ꯑꯣ ꯑꯗꯣ ꯅꯪꯅ ꯊꯕꯛ ꯏꯟꯈꯥꯡꯗꯣ ꯆꯠꯀꯗꯧꯕ ꯂꯩꯕꯅꯤꯅ ꯅꯪ ꯐꯤ ꯅꯨꯡꯗꯣ ꯐꯖꯅ ꯑꯉꯥꯡꯒꯤ ꯑꯦꯗꯃꯤꯁꯟ ꯅꯨꯡꯂꯥꯠꯇꯣ ꯀꯦꯂꯦꯟꯗꯔꯒꯤ ꯐꯥꯛꯇꯣꯛꯑꯒ ꯈꯣꯠꯇꯣꯛꯑꯒ ꯌꯦꯡꯉꯒ ꯐꯖꯅ ꯐꯤꯗꯣ ꯊꯤꯗꯣꯛꯑꯝꯃꯣ ꯑꯗꯨꯒ ꯅꯪꯅ ꯂꯥꯡꯅꯅꯕ ꯈꯣꯠꯅꯅꯕꯗꯣ ꯇꯧꯔꯣ ꯑꯗꯨꯒ ꯅꯪꯒꯤ ꯑꯇꯩ ꯊꯕꯛꯇꯣ ꯆꯠꯅꯅꯕꯁꯨ ꯍꯣꯠꯅꯔꯣ ꯂꯥꯛꯑꯣ ꯆꯥꯛ ꯏꯁꯤꯡ ꯍꯣꯏ ꯑꯗꯨ ꯅꯪ ꯑꯩ ꯀꯩꯅꯣꯝ ꯍꯥꯏꯒꯦ ꯅꯪ ꯉꯁꯤ ꯅꯨꯡꯗꯥꯡꯁꯤꯗꯀꯣ ꯕꯣꯌꯥꯏꯍꯣꯏꯒꯤ ꯃꯆꯥꯅꯨꯄꯤꯒꯤ ꯁꯣꯁꯇꯤꯁꯨ ꯂꯩꯔꯝꯒꯅꯤꯀꯣ ꯑꯗꯨꯁꯨ ꯆꯠꯇꯕ ꯌꯥꯔꯣꯏ ꯑꯥ ꯑꯣ ꯑꯦꯟꯁꯥꯡꯗꯣ ꯌꯣꯡꯆꯥꯛ ꯑꯥꯜꯂꯨ ꯏꯔꯣꯜꯂꯝꯃꯒꯦ ꯉꯥꯔꯧ ꯌꯥꯎꯗꯦ ꯕꯣꯔꯥ ꯑꯣꯏꯅ ꯍꯧꯔꯝꯃꯒꯦ ꯅꯍꯥꯟꯒꯤ ꯕꯦꯁꯣꯟ ꯈꯔ ꯂꯩꯕꯗꯣ ꯑꯥ ꯄꯥꯐꯣꯔꯁꯨ ꯇꯧꯁꯦ ꯑꯗꯨꯕꯨꯗꯤ ꯄꯥꯐꯣꯔꯁꯨ ꯍꯧꯔꯝꯒꯦꯗ ꯑꯥ ꯅꯪ ꯀꯔꯤ ꯆꯥꯅꯤꯡꯒꯦ ꯉꯥ ꯆꯥꯅꯤꯡꯕꯔꯣ ꯑꯣ ꯑꯗꯣ ꯅꯪ ꯍꯜꯂꯛꯑꯒꯅꯦ ꯉꯁꯤꯗꯤ ꯊꯕꯛ ꯌꯥꯝ ꯌꯥꯝꯃꯤꯀꯣ ꯅꯪ ꯃꯤ ꯁꯣꯁꯇꯤꯁꯨ ꯑꯃꯨꯛ ꯆꯠꯀꯗꯣꯏꯕ ꯑꯗꯒꯤ ꯅꯣꯏ ꯅꯃꯥꯟꯅꯕ ꯈꯔꯁꯨ ꯍꯥꯏꯔꯝꯕꯅꯤꯅꯦ ꯂꯣꯡꯎꯞ ꯇꯥꯟꯕ ꯆꯠꯁꯦ ꯍꯧꯔꯝꯕꯅꯤꯅꯦ ꯈꯪꯗꯦ ꯅꯃꯥꯟꯅꯕ ꯈꯔ ꯂꯥꯛꯑꯝꯕꯅꯤꯅꯦ ꯑꯗꯣ ꯑꯗꯣ ꯅꯪ ꯈꯔ ꯊꯨꯅ ꯂꯥꯛꯅꯕ ꯇꯧꯋꯣ ꯇꯧ ꯍꯥꯏꯕꯗꯤꯅꯦ ꯉꯔꯥꯡ ꯐꯥꯔꯛꯄ ꯉꯥ ꯃꯌꯥꯝꯗꯣ ꯑꯗꯨꯁꯨ ꯑꯩ ꯏꯊꯟꯗꯅ ꯌꯥꯏꯗꯣꯏꯅꯤ ꯌꯥꯏꯗꯅ ꯈꯣꯠꯇꯅ ꯇꯧꯗꯣꯏꯅꯤ ꯑꯗꯨꯅ ꯊꯕꯛ ꯌꯥꯝ ꯂꯩꯌꯦꯕꯀꯣ ꯑꯗꯨꯅ ꯌꯥꯔꯤꯒꯩ ꯅꯪ ꯊꯕꯛ ꯏꯅꯒꯥꯡ ꯈꯔ ꯊꯨꯅ ꯇꯧꯅꯕ ꯑꯗꯒꯤ ꯊꯕꯛ ꯒ꯭ꯌꯥꯟ ꯇꯥꯅ ꯑꯗꯨꯝ ꯇꯧꯕꯤꯔꯝꯃꯣ ꯎꯝ ꯍꯧꯖꯤꯛꯁꯤꯕꯨ ꯅꯪꯁꯨ ꯑꯣ ꯑꯣ ꯀꯔꯤ ꯀꯔꯤ ꯇꯧꯔꯒꯦ ꯑꯦꯗꯃꯤꯠ ꯀꯥꯔꯗ ꯐꯤ ꯁꯦꯡꯕ ꯍꯧꯔꯕ꯭ꯔꯣ ꯀꯃꯥꯏꯅ ꯇꯧꯋꯤꯅꯣ ꯃꯤ ꯃꯌꯥꯝ ꯂꯩꯔꯝꯕ꯭ꯔꯣ ꯁꯦꯡꯅꯅꯕ ꯑꯣ ꯑꯗꯨꯗꯤ ꯅꯪ ꯉꯥꯏꯍꯥꯛ ꯉꯥꯏꯒꯤꯅꯤ ꯑꯗꯨꯗꯤ ꯑꯣ ꯑꯣ ꯑꯗꯨꯗꯤꯅꯦ ꯉꯥꯏꯍꯥꯛ ꯉꯥꯏꯔꯣ ꯑꯉꯥꯡꯒꯤ ꯑꯉꯥꯡꯗꯣ ꯀꯧꯊꯣꯛꯄ ꯌꯥꯔꯒꯅ ꯀꯧꯊꯣꯛꯑꯣ ꯌꯥꯗ꯭ꯔꯒꯅ ꯅꯪꯅ ꯀꯦꯂꯦꯟꯗꯔꯗꯣ ꯃꯤꯒꯤ ꯔꯣꯜꯅꯨꯡ ꯀꯥꯗꯣ ꯐꯖꯅ ꯌꯦꯡꯉꯨ ꯃꯃꯤꯡ ꯃꯊꯥꯒꯗꯣ ꯑꯗꯨꯒ ꯏꯔꯦꯟꯖꯅ ꯁꯦꯡꯉꯣ ꯐꯤ ꯄꯩꯁꯥ ꯀꯌꯥ ꯇꯥꯔꯝꯃꯒꯦ ꯊꯥ ꯀꯌꯥꯒꯤꯅꯣ ꯌꯦꯡꯉꯣ ꯑꯩꯁꯨ ꯀꯥꯎꯊꯣꯛꯑꯦ ꯍꯪꯍꯧꯗ꯭ꯔꯦ ꯌꯦꯡꯉꯣ ꯀꯦꯂꯦꯟꯗꯔꯗꯣ ꯐꯥꯛꯇꯣꯛꯑꯒ ꯐꯤꯗꯣ ꯊꯥ ꯀꯌꯥ ꯂꯩꯔꯝꯒꯦ ꯌꯦꯡꯉꯣ ꯑꯗꯨꯗꯤ ꯐꯖꯅ ꯀ꯭ꯂꯤꯌꯥꯔ ꯇꯧꯔꯝꯃꯣ ꯐꯖꯅ ꯁꯦꯡꯗꯣꯛꯑꯝꯃꯣꯀꯣ ꯑꯧ ꯑꯥ ꯑꯗꯨꯅ ꯃꯤꯒꯤ ꯅꯨꯡꯗꯥꯡꯁꯨ ꯁꯣꯁꯇꯤ ꯆꯠꯇꯣꯏꯅꯤꯅꯅꯦ ꯑꯩ ꯉꯥ ꯆꯥꯛꯀꯁꯦ ꯏꯟꯊꯟꯗ ꯌꯥꯏꯕ ꯉꯝꯃꯣꯏ ꯌꯥꯝ ꯊꯨꯅ ꯂꯥꯛꯅꯕ ꯇꯧꯔꯣ ꯁꯠ ꯁꯠ ꯁꯠ ꯇꯧꯔꯒ ꯀꯣ ꯀꯔꯥꯏ ꯁꯥ ꯉꯝꯗꯣꯏꯅꯣ ꯉꯥꯛꯇꯪ ꯉꯁꯥꯏ ꯑꯌꯨꯛ ꯉꯥꯛꯇꯪ ꯁꯥꯔꯝꯃꯒ ꯑꯗꯨꯝ ꯇꯣꯛꯑꯦ ꯑꯗꯨ ꯅꯣꯏ ꯊꯕꯛ ꯆꯠꯅꯅꯕ ꯑꯃꯨꯛ ꯇꯧꯔꯦ ꯑꯃꯨꯛ ꯐꯤ ꯁꯥꯕ ꯁꯪꯗ꯭ꯔꯦ ꯉꯥ ꯑꯃꯨꯛ ꯌꯥꯏ ꯂꯩꯔꯦ ꯎꯝ ꯁꯥꯗ꯭ꯔꯦ ꯁꯥꯗ꯭ꯔꯦ ꯁꯥꯗ꯭ꯔꯦ